ꯕꯥꯏꯛ ꯊꯧꯕ ꯃꯇꯝꯗ ꯑꯊꯥꯕ ꯖꯦꯛꯀꯦꯠ ꯂꯤꯠꯂꯤ ꯃꯁꯤꯅ ꯑꯏꯪ ꯑꯁꯥꯕꯗꯒꯤ ꯉꯥꯛꯊꯣꯛꯄ ꯉꯝꯏ ꯈꯣꯡꯒꯨꯞ ꯕꯨꯠ ꯇꯣꯡꯏ ꯑꯃꯗꯤ ꯍꯦꯜꯃꯦꯠꯅ ꯆꯤꯡꯕ ꯁꯤꯖꯤꯟꯅꯩ ꯃꯁꯤꯅ ꯀꯣꯛ ꯁꯣꯛꯀꯗꯕꯗꯒꯤ ꯉꯥꯛꯊꯣꯛꯏ ꯑꯃꯗꯤ ꯂꯝꯕꯤꯗ ꯆꯠꯄꯗ ꯏꯁꯥꯒꯤ ꯂꯣꯏꯅꯖꯕ ꯆꯦ ꯆꯥꯡ ꯍꯥꯏꯔꯒꯗꯤ ꯑꯗꯥꯔ ꯀꯥꯔ꯭ꯗ ꯚꯣꯇꯔ ꯀꯥꯔ꯭ꯗ ꯗ꯭ꯔꯥꯏꯕꯤꯡ ꯂꯥꯏꯁꯦꯟꯁꯅ ꯆꯤꯡꯕ ꯑꯇꯣꯞꯄ ꯑꯍꯦꯟꯕ ꯃꯔꯨ ꯑꯣꯏꯕ ꯆꯦ ꯆꯥꯡ ꯂꯣꯏꯅꯖꯩ